ꯑꯧ ꯃꯥꯅꯤ ꯃꯥꯅꯤ ꯀꯔꯤ ꯍꯥꯏꯕꯤꯒꯗꯕ ꯑꯧ ꯀꯔꯤ ꯃꯇꯥꯡꯒꯤꯅꯣ ꯍꯥꯏꯔꯛꯑꯣ ꯑꯣ ꯑꯗꯨꯗꯤ ꯀꯃꯥꯏꯅ ꯈꯪꯉꯛꯏꯕ ꯅꯪꯒꯤ ꯒꯥꯔꯤꯁꯦ ꯂꯩꯔꯝꯗ꯭ꯔꯦ ꯍꯥꯏꯕꯁꯤ ꯑꯍꯥꯟꯕꯗꯗꯤ ꯀꯃꯥꯏꯅ ꯈꯪꯉꯛꯏ ꯑꯣ ꯒꯥꯔꯤꯒꯤ ꯃꯆꯨ ꯑꯣ ꯑꯗꯣ ꯒꯥꯔꯤꯒꯤ ꯃꯆꯨꯅ ꯀꯔꯤ ꯃꯆꯨꯅꯣ ꯑꯗꯨꯒ ꯅꯝꯕꯔꯅ ꯀꯌꯥꯅꯣ ꯍꯥꯏꯕꯤꯔꯛꯑꯣꯅꯦ ꯑꯣ ꯑꯣ ꯅꯪ ꯉꯁꯥꯏ ꯇꯨꯏꯁꯟ ꯆꯠꯄꯒꯤ ꯊꯝꯕꯗꯒꯤ ꯂꯩꯔꯝꯗꯕꯅꯦꯕ ꯀꯣ ꯑꯗꯨꯗꯤ ꯀꯩꯅꯣ ꯇꯧꯔꯁꯤꯅꯦ ꯐꯔꯦ ꯑꯗꯣ ꯒꯥꯔꯤꯗꯣ ꯃꯥꯡꯈ꯭ꯔꯦ ꯍꯥꯏꯕꯅꯤꯅ ꯑꯦꯐ ꯑꯥꯏ ꯑꯥꯔ ꯑꯃ ꯑꯩ ꯆꯜꯂꯒꯦ ꯀꯣ ꯑꯗꯨꯗ ꯅꯪ ꯑꯃꯨꯛꯇꯪ ꯀꯩꯅꯣꯗ ꯅꯪꯒꯤ ꯁꯤ ꯁꯤ ꯐꯤꯠꯇꯦꯖꯇꯣ ꯑꯗꯨꯁꯨ ꯄꯥꯏꯕꯤꯔꯛꯑꯣ ꯑꯗꯨꯒ ꯆꯦ ꯆꯥꯡ ꯑꯃ ꯑꯃ ꯅꯉꯣꯟꯗ ꯂꯩꯍꯧꯕ ꯂꯩꯔꯒꯗꯤ ꯑꯗꯨꯁꯤꯡꯗꯨꯁꯨ ꯄꯥꯏꯕꯤꯔꯛꯑꯣ ꯑꯗꯨꯒ ꯑꯃꯨꯛꯇꯪ ꯊꯣꯛꯂꯛꯑꯣꯅꯦ ꯀꯣ ꯑꯣꯐꯤꯁꯇ ꯂꯥꯛꯄꯤꯔꯣꯕ ꯍꯣꯏ ꯍꯣꯏ ꯎꯝ ꯎꯝ ꯊꯝꯃꯣ ꯊꯝꯃꯣ